ꯍꯂꯣ ꯒꯨꯠ ꯏꯚꯤꯅꯤꯡ ꯁꯥꯔ ꯁꯥꯔ ꯑꯩ ꯀꯩꯅꯣꯝꯇ ꯁꯥꯔꯗ ꯍꯥꯏꯅꯤꯡꯕ ꯀꯨꯏꯔꯕꯅꯦ ꯑꯗꯣ ꯁꯥꯔꯗ ꯀꯩꯅꯣꯝꯇ ꯍꯥꯏꯖꯒꯦ ꯁꯥꯔ ꯑꯩꯈꯣꯏꯒꯤ ꯑꯍꯥꯟꯕꯗ ꯑꯩꯈꯣꯏꯒꯤ ꯁꯦꯂꯔꯤꯒꯤ ꯃꯇꯥꯡꯗ ꯍꯥꯏꯅꯤꯡꯕ ꯁꯥꯔ ꯁꯦꯂꯔꯤꯁꯦ ꯁꯥꯔ ꯑꯩꯈꯣꯏꯒꯤ ꯑꯦꯄ꯭ꯔꯤꯜ ꯊꯥꯒꯤ ꯍꯥꯏꯁꯦ ꯍꯧꯖꯤꯛꯁꯦ ꯖꯨꯟꯒꯤ ꯃꯤꯠ ꯌꯧꯔꯛꯑꯕꯅꯦ ꯑꯗꯨ ꯊꯥ ꯑꯅꯤ ꯍꯦꯟꯖꯤꯜꯂꯛꯑꯕꯅꯦ ꯁꯥꯔ ꯁꯦꯂꯔꯤꯁꯦ ꯍꯧꯖꯤꯛ ꯐꯥꯎ ꯐꯪꯗ꯭ꯔꯤ ꯁꯥꯔ ꯎꯝ ꯌꯧꯅꯔꯛꯇ꯭ꯔꯤ ꯁꯥꯔ ꯑꯗꯣ ꯁꯥꯔ ꯑꯩꯈꯣꯏ ꯕꯣꯁꯁꯦ ꯑꯩꯈꯣꯏꯒꯤ ꯕꯣꯁ ꯑꯩꯈꯣꯏꯒꯤ ꯁꯤꯗ ꯂꯩꯔꯤꯕ ꯑꯩꯈꯣꯏꯒꯤ ꯕꯣꯁꯁꯦ ꯃꯉꯣꯟꯗ ꯃꯥꯁꯦ ꯈꯤꯇꯪ ꯀꯩꯅꯣ ꯀꯩ ꯍꯥꯏꯗꯣꯏꯅꯣ ꯁꯥꯔ ꯃꯥꯁꯦ ꯈꯔ ꯅꯨꯡꯉꯥꯏꯇꯕ ꯑꯃ ꯌꯥꯎꯋꯤ ꯃꯥꯒꯤ ꯃꯔꯝꯗꯨꯗ ꯁꯥꯔꯗ ꯀꯩꯅꯣꯝꯇ ꯍꯥꯏꯅꯤꯡꯕ ꯁꯥꯔ ꯁꯥꯔ ꯑꯩꯈꯣꯏ ꯕꯣꯁꯁꯤꯅ ꯑꯣꯐꯤꯁꯇ ꯂꯥꯛꯅꯤꯡꯀꯥꯟ ꯂꯥꯛꯄ ꯆꯠꯊꯣꯛꯅꯤꯡꯀꯥꯟ ꯆꯠꯊꯣꯛꯄ ꯊꯕꯛ ꯕꯔꯗꯟ ꯃꯌꯥꯝꯁꯦ ꯑꯩꯈꯣꯏꯒꯤ ꯏꯝꯄ꯭ꯂꯣꯏꯌꯤ ꯂꯩꯔꯤꯕ ꯑꯩꯈꯣꯏꯗ ꯄꯨꯂꯞ ꯄꯤꯁꯤꯜꯂꯒ ꯌꯥꯝ ꯆꯥꯎꯅ ꯕꯔꯗꯟ ꯑꯃ ꯑꯣꯏꯔꯦꯕ ꯁꯥꯔ ꯑꯩꯈꯣꯏꯗ ꯑꯩꯈꯣꯏꯒꯤ ꯁꯤ ꯍꯧꯖꯤꯛꯀꯤ ꯃꯦꯜ ꯂꯥꯛꯏꯕ ꯈꯣꯠꯂꯤꯕ ꯀꯩꯀꯥꯁꯦ ꯃꯥꯅ ꯑꯝꯇ ꯌꯦꯡꯗꯦ ꯇꯧꯔꯤꯁꯦ ꯑꯩꯈꯣꯏꯅ ꯑꯗꯨꯝ ꯂꯣꯏꯅ ꯇꯧ ꯂꯩꯔꯦ ꯃꯥꯅ ꯁꯣꯝ ꯅꯥꯀꯟꯗ ꯃꯌꯨꯝꯗ ꯂꯩꯗꯅ ꯈꯣꯠꯇꯅ ꯅꯨꯡꯉꯥꯏꯊꯣꯛꯑ ꯂꯩꯔꯦ ꯑꯗꯨꯒ ꯄ꯭ꯔꯣꯕ꯭ꯂꯦꯝ ꯂꯥꯛꯄ ꯃꯌꯥꯝꯁꯦ ꯑꯩꯈꯣꯏꯅ ꯑꯣꯏꯅ ꯂꯣꯏꯅ ꯐꯦꯁ ꯇꯧ ꯂꯩꯔꯦꯕ ꯏꯝꯄ꯭ꯂꯣꯏꯌꯤ ꯃꯌꯥꯝꯁꯦ ꯑꯗꯨ ꯃꯊꯛꯇ ꯁꯦꯂꯔꯤꯁꯨ ꯐꯪꯗꯕ ꯑꯗꯨꯒꯤ ꯑꯋꯥꯕ ꯈꯔ ꯑꯗꯨꯗꯒꯤ ꯑꯃꯨꯛꯀ ꯑꯩꯈꯣꯏꯒꯤ ꯚꯦꯍꯤꯀꯜ ꯑꯣꯐꯤꯁꯇ ꯂꯩꯔꯤꯕ ꯗ꯭ꯔꯥꯏꯚꯔ ꯀꯩꯀꯩꯁꯨ ꯀꯝꯄ꯭ꯂꯦꯟ ꯃꯌꯥꯝ ꯂꯩꯔꯦꯕ ꯚꯦꯂꯤꯀꯜꯒꯤ ꯔꯦꯟꯁꯨ ꯑꯝꯇ ꯄꯤꯕꯤꯗꯕ ꯃꯇꯝꯁꯤꯗ ꯍꯧꯖꯤꯛ ꯊꯥꯎ ꯃꯃꯟꯁꯨ ꯍꯦꯟꯀꯠꯂꯛꯄ ꯇꯧꯔꯤꯕ ꯃꯌꯥꯝꯁꯤꯅ ꯑꯣꯐꯤꯁꯁꯦ ꯑꯩꯈꯣꯏ ꯀꯟꯇꯤꯅ꯭ꯌꯨ ꯇꯧꯕ ꯉꯝꯗꯧ ꯃꯥꯟꯗꯦ ꯁꯥꯔ ꯁꯤ ꯐꯤꯕꯝꯗ ꯂꯩꯔꯗꯤ ꯍꯧꯖꯤꯛꯀꯤ ꯑꯣꯏꯅꯗꯤ ꯁꯥꯔ ꯃꯥ ꯃꯌꯨꯝ ꯆꯠꯈꯤꯕꯅꯦꯕ ꯂꯤꯞ ꯊꯥꯔꯒ ꯑꯗꯨ ꯂꯤꯞꯇꯣ ꯑꯦꯄ꯭ꯔꯨꯞ ꯇꯧꯕꯁꯨ ꯅꯠꯇꯦ ꯑꯦꯄ꯭ꯔꯨꯚꯦꯜ ꯂꯥꯛꯇꯦ ꯁꯥꯔ ꯃꯥꯏ ꯂꯤꯞꯁꯦ ꯑꯦꯄ꯭ꯔꯨꯚꯦꯜ ꯂꯥꯛꯇꯦ ꯑꯦꯄ꯭ꯔꯨꯚꯦꯜ ꯂꯥꯛꯇꯕꯤꯗ ꯃꯥꯅ ꯃꯥ ꯆꯠꯈꯤꯕꯅꯦ ꯑꯥꯗ ꯐꯣꯟꯗ ꯑꯣꯏꯅ ꯀꯣꯑꯣꯔꯗꯤꯅꯦꯠ ꯃꯉꯣꯟꯗ ꯀꯣꯟꯇꯦꯛ ꯇꯧꯔꯛꯑꯣ ꯀꯩꯀꯩ ꯂꯩꯔꯁꯨ ꯍꯥꯏ ꯑꯗꯨ ꯐꯣꯟꯗꯣ ꯑꯩꯈꯣꯏ ꯇꯧꯔꯁꯨ ꯃꯥ ꯄꯥꯏꯕꯤꯗꯦ ꯑꯗꯨꯒ ꯄꯥꯏꯈꯠꯂꯁꯨ ꯐꯖꯅꯁꯨ ꯑꯝꯇ ꯈꯨꯝꯕꯤꯗꯦ ꯁꯥꯔ ꯂꯤꯞꯀꯤ ꯑꯦꯄ꯭ꯂꯤꯀꯦꯁꯟꯁꯨ ꯁꯥꯔ ꯑꯩꯈꯣꯏꯒꯤ ꯁꯤꯒꯤ ꯀꯩꯅꯣ ꯗꯤ ꯁꯤꯒꯤꯗ ꯂꯩꯕ ꯑꯣꯐꯤꯁꯀꯤꯗ ꯊꯥꯈꯤꯕꯅꯦ ꯁꯥꯔ ꯑ ꯑꯣꯀꯦ ꯁꯥꯔ ꯍꯣꯏ ꯁꯥꯔ ꯁꯥꯔ ꯍꯣꯏꯅꯁꯨ ꯑꯝꯇꯪ ꯑꯩꯈꯣꯏꯒꯤ ꯕꯥꯑꯣꯃꯦꯇ꯭ꯔꯤꯛ ꯂꯩꯔꯤꯕ ꯑꯗꯨꯒ ꯑꯩꯈꯣꯏꯒꯤ ꯖꯤꯑꯣꯇꯦꯛ ꯑꯣꯏꯕ ꯊꯥꯒꯠꯂꯤꯕ ꯃꯌꯥꯝꯁꯦ ꯁꯤ ꯑꯝꯇꯪ ꯑꯝꯇꯪ ꯚꯦꯔꯤꯐꯥꯏ ꯇꯧꯕꯤꯌꯨ ꯁꯥꯔ ꯄꯔꯁꯅꯦꯜꯂꯤ ꯁꯥꯔꯅ ꯑꯝꯇ ꯚꯦꯔꯤꯐꯥꯏ ꯇꯧꯕꯤꯌꯨ ꯑꯗꯨꯒ ꯃꯤꯁꯦ ꯃꯐꯝꯗ ꯌꯧꯗꯕꯤꯗꯁꯨ ꯑꯩꯈꯏꯒꯤ ꯁꯦꯝꯇꯣꯛ ꯁꯦꯝꯖꯤꯟ ꯇꯧꯔꯒ ꯊꯥꯗꯣꯛ ꯊꯥꯖꯤꯟ ꯇꯧꯕ ꯃꯌꯥꯝ ꯌꯥꯎꯔꯤꯑꯕ ꯁꯥꯔ ꯑꯗꯨꯗꯨꯅ ꯎꯝ ꯍꯣꯏ ꯁꯥꯔ ꯍꯣꯏ ꯆꯪꯉꯛꯇ꯭ꯔꯤꯌꯦ ꯁꯥꯔ ꯑꯦꯄ꯭ꯔꯤꯜꯗꯒꯤ ꯆꯪꯉꯛꯇ꯭ꯔꯤꯌꯦ ꯑꯦꯒ꯭ꯔꯤꯃꯦꯟꯒꯤ ꯃꯇꯨꯡꯏꯟꯅꯗꯤ ꯑꯩꯈꯣꯏꯒꯤ ꯇꯧꯈꯤꯕ ꯑꯦꯒ꯭ꯔꯤꯃꯦꯟꯒꯤ ꯃꯇꯨꯡꯏꯟꯅꯗꯤ ꯕꯤꯐꯣꯔ ꯇ꯭ꯋꯦꯟꯇꯤ ꯑꯣꯞ ꯑꯦꯕ꯭ꯔꯤ ꯃꯟ ꯍꯥꯏꯅ ꯊꯥ ꯊꯥꯁꯤꯒꯤ ꯅꯨꯃꯤꯠ ꯇꯥꯡ ꯀꯨꯟ ꯌꯧꯗ꯭ꯔꯤꯉꯩ ꯃꯃꯥꯡꯗ ꯁꯦꯂꯔꯤ ꯆꯪꯒꯅꯤ ꯑꯅꯗꯤ ꯂꯩꯕꯅꯦꯕ ꯑꯗꯣ ꯊꯥꯁꯤꯗꯤ ꯑꯅꯤ ꯑꯍꯨꯝ ꯐꯥꯖꯤꯜꯂꯛꯇꯣꯔꯦ ꯍꯧꯖꯤꯛ ꯇꯧꯔꯤꯁꯦ ꯑꯗꯨꯒ ꯁꯦꯂꯔꯤꯒꯤꯗꯤ ꯍꯣꯏ ꯃꯥꯏ ꯀꯩꯝ ꯍꯥꯏꯗ꯭ꯔꯤ ꯍꯧꯖꯤꯛ ꯐꯥꯎ ꯑꯩꯈꯣꯏꯅ ꯍꯪꯉꯨꯕꯗ ꯐꯣꯟ ꯇꯧꯔꯒ ꯑꯦꯀꯥꯎꯟ ꯗꯤꯄꯥꯔꯠꯃꯦꯟꯇ ꯍꯪꯉꯨꯕꯗꯁꯨ ꯂꯥꯛꯀꯅꯤꯗꯤ ꯍꯥꯏ ꯑꯗꯨ ꯁꯨꯡꯂꯥꯛ ꯍꯦꯛ ꯂꯥꯛꯇꯦ ꯁꯦꯂꯔꯤꯁꯦ ꯇꯧꯔꯤꯁꯦ ꯑꯗꯨ ꯌꯥꯝ ꯋꯥꯔꯦꯕ ꯑꯩꯈꯣꯏ ꯍꯧꯖꯤꯛ ꯂꯩꯔꯤꯕ ꯐꯤꯕꯝꯁꯦ ꯁꯥꯔ ꯑꯩꯈꯣꯏꯒꯤ ꯍꯧꯖꯤꯛ ꯊꯤꯒꯗꯕ ꯃꯦꯗꯤꯀꯦꯜ ꯑꯦꯛꯁꯄꯦꯟꯁꯇꯒꯤ ꯑꯩꯈꯣꯏꯒꯤ ꯏꯚꯟ ꯑꯩꯈꯣꯏꯒꯤ ꯆꯠꯊꯣꯛ ꯆꯠꯁꯤꯟ ꯇꯧꯅꯕ ꯒꯥꯔꯤꯒꯤ ꯊꯥꯎ ꯍꯥꯟꯕꯐꯥꯎ ꯁꯥꯔ ꯄꯩꯁꯥ ꯂꯩꯁꯤꯜꯂꯛꯇ꯭ꯔꯦ ꯌꯥꯝ ꯋꯥꯔꯦ ꯑꯩꯈꯣꯏ ꯃꯌꯥꯝꯁꯦ ꯍꯧꯖꯤꯛ ꯏꯝꯄ꯭ꯂꯣꯏꯌꯤꯁꯤ ꯁꯥꯔ ꯑꯩ ꯈꯛꯇ ꯅꯠꯇꯦ ꯑꯩꯈꯣꯏꯒꯤ ꯂꯩꯔꯤꯕ ꯑꯩꯈꯣꯏ ꯃꯔꯤ ꯃꯉꯥ ꯂꯩꯔꯤꯑꯕꯀꯣ ꯑꯩꯈꯣꯏ ꯃꯔꯤ ꯃꯉꯥꯃꯛꯁꯦ ꯄꯨꯂꯞ ꯋꯥꯅꯔꯕꯅꯦꯕ ꯍꯧꯖꯤꯛꯁꯦ ꯃꯤꯒꯤ ꯄꯩꯁꯥ ꯁꯣꯛꯄ ꯈꯔ ꯑꯗꯨꯁꯨ ꯁꯤꯡꯗ꯭ꯔꯤ ꯃꯔꯨꯞ ꯄꯩꯁꯥ ꯄꯤꯗ꯭ꯔꯤ ꯑꯗꯨꯒ ꯁꯥꯔ ꯑꯩꯈꯣꯏ ꯕꯣꯁꯇꯁꯨ ꯑꯩꯈꯣꯏꯅ ꯍꯥꯏꯕ ꯌꯥꯕ ꯃꯌꯥꯝ ꯍꯥꯏꯔꯕꯅꯦ ꯕꯣꯁꯇ ꯕꯣꯁꯅꯁꯨ ꯌꯥꯅꯤꯈꯛꯇꯅꯤ ꯃꯥꯅ ꯍꯥꯏꯁꯦ ꯇꯧꯕꯤꯔꯛꯀꯦ ꯃꯥꯅ ꯃꯥꯅ ꯁꯤꯜꯂꯛꯀꯦ ꯍꯥꯏꯕꯈꯛꯇꯅꯦ ꯑꯗꯨ ꯉꯁꯤꯐꯥꯎ ꯀꯩꯝꯇ ꯁꯤꯟꯕ ꯌꯥꯎꯗ꯭ꯔꯤ ꯕꯣꯁꯁꯦ ꯑꯩꯈꯣꯏ ꯕꯣꯁꯁꯦ ꯁꯥꯔ ꯀꯩ ꯍꯥꯏꯗꯣꯏꯅꯣ ꯈꯪꯗ꯭ꯔꯦ ꯁꯥꯔ ꯃꯥꯁꯦ ꯈꯔ ꯁꯣꯜꯂꯦ ꯍꯥꯏꯗꯣꯏꯔꯥ ꯑꯩꯗꯤ ꯌꯥꯝ ꯀꯟꯅꯗꯤ ꯍꯥꯏꯅꯤꯡꯗꯦ ꯁꯥꯔ ꯑꯩꯗꯤ ꯏꯝꯄ꯭ꯂꯣꯏꯌꯤ ꯃꯆꯥ ꯑꯃ ꯑꯣꯏꯔꯤꯕꯅꯦ ꯁꯥꯔ ꯄ꯭ꯔꯥꯏꯚꯦꯠ ꯀꯝꯄꯅꯤ ꯏꯝꯄ꯭ꯂꯣꯏꯌꯤ ꯁꯥꯔꯍꯣꯏꯅ ꯑꯝꯇꯪ ꯏꯟꯁꯄꯦꯛꯁꯟ ꯑꯝꯇ ꯂꯥꯛꯄꯤꯌꯨ ꯀꯣ ꯏꯟꯁꯄꯦꯛꯁꯟ ꯑꯝꯇ ꯂꯥꯛꯑꯒ ꯀꯃꯥꯏ ꯇꯧꯔꯤꯒꯦꯅ ꯈꯪꯍꯟꯗꯕꯤꯗ ꯂꯥꯛꯄꯤꯌꯨ ꯁꯥꯔ ꯑꯗꯨ ꯑꯣꯏꯔꯗꯤ ꯍꯣꯏ ꯁꯥꯔ

ꯎꯝ ꯍꯣꯏ ꯁꯥꯔ ꯑꯩꯈꯣꯏ ꯕꯣꯁꯀꯤꯗꯤ ꯁꯦꯂꯔꯤꯗꯨ ꯌꯥꯝ ꯆꯥꯎꯕꯅꯤ ꯁꯥꯔ ꯑꯗꯨꯗꯨꯅ ꯃꯥꯒꯤꯗꯤ ꯃꯦꯅꯦꯁꯇꯨ ꯌꯥꯝ ꯂꯥꯏꯅ ꯇꯧꯕ ꯉꯝꯃꯤ ꯁꯥꯔ ꯑꯩꯈꯣꯏꯗꯤ ꯁꯦꯂꯔꯤ ꯄꯤꯛꯄꯅꯦ ꯑꯩꯈꯣꯏꯗꯤ ꯑꯣꯐꯤꯁ ꯑꯋꯥꯔ ꯅꯠꯇꯕꯤꯗ ꯑꯩꯈꯣꯏꯅ ꯇꯣꯉꯥꯟꯅ ꯊꯕꯛ ꯉꯟꯅ ꯉꯟꯅ ꯇꯧꯕ ꯌꯥꯏ ꯅꯨꯡꯗꯥꯡ ꯊꯦꯡꯐꯥꯎ ꯊꯕꯛ ꯇꯧꯕ ꯌꯥꯎꯔꯤꯅꯤ ꯌꯨꯝ ꯍꯟꯗꯕꯤꯗ ꯁꯤꯒꯤ ꯁꯤꯁꯨ ꯑꯩꯈꯣꯏ ꯕꯣꯁꯅꯁꯨ ꯈꯪ ꯈꯪꯅ ꯃꯥꯁꯤ ꯈꯪꯗꯕ ꯁꯥꯔꯒ ꯂꯩꯌꯦꯕ ꯁꯥꯔ ꯃꯥꯅ ꯑꯩꯈꯣꯏꯅ ꯋꯥꯖꯔꯤꯕ ꯃꯌꯥꯝꯁꯦ ꯏꯝꯐ꯭ꯂꯣꯏꯌꯤ ꯃꯌꯥꯝꯅ ꯋꯥꯖꯔꯤꯕ ꯃꯌꯥꯝꯁꯦ ꯃꯥꯅ ꯈꯪꯉꯤꯕꯅꯦꯕ ꯑꯗꯨ ꯃꯥꯒꯤ ꯁꯥꯏꯠꯇꯒꯤ ꯀꯩꯝꯇ ꯃꯥꯅ ꯇꯧꯒꯗꯕ ꯑꯦꯛꯁꯟꯈꯩꯁꯦ ꯀꯩꯝꯇ ꯂꯧꯈꯠꯇꯦ ꯁꯥꯔ ꯑꯗꯨ ꯌꯥꯝ ꯅꯨꯡꯉꯥꯏꯇꯦ ꯁꯥꯔ ꯁꯤꯒꯤꯁꯦ ꯃꯥꯅ ꯃꯥꯒꯤ ꯀꯥꯗ ꯅꯨꯡꯉꯥꯏꯅ ꯇꯨꯝꯃ ꯂꯩꯔꯒ ꯁꯤ ꯇꯧ ꯁꯤ ꯇꯧ ꯈꯛꯇꯅꯦ ꯃꯥꯅ ꯇꯧꯔꯤꯁꯦ ꯃꯥ ꯃꯁꯥꯗꯤ ꯀꯩꯝꯇꯁꯨ ꯍꯩꯔꯤꯔꯥ ꯍꯩꯇ꯭ꯔꯤꯔꯥ ꯈꯪꯗꯦ ꯑꯩꯈꯣꯏꯗ ꯂꯣꯏ ꯇꯧꯍꯜꯂꯤ ꯁꯥꯔ ꯍꯣꯏ ꯁꯥꯔ ꯑꯩ ꯑꯩꯒꯤ ꯃꯣꯠꯇ ꯁꯥꯔ ꯑꯃꯒ ꯂꯩ ꯁꯥꯔ ꯌꯥꯔꯗꯤ ꯕꯣꯁꯁꯦ ꯑꯃ ꯁꯤꯟꯇꯣꯛꯑꯁꯦ ꯁꯥꯔ ꯊꯑꯣꯏꯅ ꯌꯥꯔꯗꯤ ꯌꯦꯡꯉꯣ ꯕꯣꯁꯁꯦ ꯈꯤꯇꯪ ꯑꯐꯕ ꯍꯥꯏꯗꯤ ꯍꯧꯖꯤꯛꯀꯤ ꯂꯩꯔꯤꯕ ꯑꯣꯐꯤꯁꯁꯤ ꯃꯦꯅꯦꯁ ꯇꯧꯅꯕꯩꯗꯃꯛꯇ ꯃꯥꯒꯤ ꯂꯤꯗꯔꯁꯤꯅꯦꯕ ꯈ꯭ꯋꯥꯏ ꯃꯔꯨꯑꯣꯏꯔꯤꯁꯦ ꯁꯥꯔ ꯑꯗꯨ ꯂꯤꯗꯔꯗꯨ ꯑꯃ ꯑꯐꯕ ꯑꯃ ꯂꯥꯛꯑꯒ ꯊꯕꯛꯇꯨ ꯍꯥꯏꯗꯤ ꯑꯩꯈꯣꯏꯒꯤꯁꯨ ꯏꯝꯄ꯭ꯂꯣꯏꯌꯤ ꯂꯩꯔꯤꯕ ꯃꯌꯥꯝꯁꯤꯒ ꯑꯩꯈꯛꯇꯒꯤ ꯅꯠꯇꯦꯕ ꯑꯩ ꯍꯥꯏꯁꯦ ꯏꯝꯄ꯭ꯂꯣꯏꯌꯤ ꯂꯩꯔꯤꯕ ꯃꯌꯥꯝꯁꯤꯒꯁꯨ ꯔꯤꯂꯦꯁꯟ ꯐꯕ ꯑꯗꯨꯒꯨꯝꯕ ꯑꯣꯏꯅ ꯁꯥꯔ ꯈꯔ ꯇꯧꯕꯤꯌꯨ ꯁꯥꯔ ꯑꯗꯨꯒ ꯑꯩꯈꯣꯏ ꯕꯣꯁꯁꯦ ꯁꯥꯔ ꯑꯇꯩꯁꯨ ꯈꯔ ꯍꯥꯏꯗꯧ ꯂꯩ ꯁꯥꯔ ꯃꯥꯁꯦ ꯈꯤꯇꯪ ꯑꯩꯈꯣꯏ ꯀꯩ ꯍꯥꯏꯅꯤ ꯐꯥꯏꯅꯦꯟꯁꯦꯜꯂꯤ ꯀꯣ ꯃꯥꯁꯦ ꯄꯩꯁꯥꯒꯤ ꯃꯉꯥꯜ ꯈꯤꯇꯪ ꯀꯨꯞꯄꯦ ꯍꯥꯏꯗꯣꯏꯔꯥ ꯀꯩ ꯍꯥꯏꯗꯣꯏꯅꯣ ꯈꯪꯗꯦ ꯁꯥꯔ ꯑꯩꯈꯣꯏꯒꯤ ꯑꯣꯐꯤꯁꯀꯤ ꯑꯦꯛꯁꯄꯦꯟꯁ ꯂꯥꯛꯄ ꯈꯣꯠꯄ ꯃꯌꯥꯝꯁꯦ ꯑꯗꯨꯁꯨ ꯃꯥ ꯃꯇꯨꯒꯤ ꯄꯣꯠ ꯆꯩ ꯂꯩꯊꯣꯛꯀꯅꯤ ꯑꯗꯨ ꯇꯧꯒꯅꯤ ꯃꯥꯒꯤ ꯀꯨꯁꯤꯗ ꯑꯗꯨꯝ ꯇꯧ ꯂꯩꯔꯦꯕ ꯁꯥꯔ ꯑꯗꯨꯁꯨ ꯑꯝꯇ ꯌꯦꯡꯕꯤꯌꯨ ꯁꯥꯔ ꯑꯣꯀꯦ ꯁꯥꯔ ꯑꯣꯀꯦ ꯁꯥꯔ ꯌꯥꯝ ꯅꯨꯡꯉꯥꯏꯖꯔꯦ ꯁꯥꯔ ꯊꯦꯡꯛ ꯌꯨ ꯚꯦꯔꯤ ꯃꯁ ꯁꯥꯔ ꯊꯝꯖꯔꯒꯦ ꯁꯥꯔ